ꯑꯩꯅ ꯄꯥꯝꯖꯕ ꯀꯨꯝꯗꯤ ꯅꯤꯡꯊꯝꯊꯥꯅꯤ ꯅꯤꯡꯊꯝꯊꯥꯁꯤ ꯑꯩꯈꯣꯏꯅ ꯆꯠꯊꯣꯛꯄ ꯃꯇꯝꯗꯁꯨ ꯈꯣꯡꯎꯞ ꯃꯣꯖꯥ ꯍꯥꯞꯄꯒ ꯐꯤ ꯑꯔꯨꯝꯕ ꯁꯦꯠꯂꯒ ꯊꯣꯛꯄ ꯌꯥꯏ ꯑꯗꯣ ꯀꯥꯂꯦꯟ ꯊꯥꯒꯤ ꯃꯇꯝꯗꯗꯤ ꯏꯁꯤꯡ ꯃꯥꯏꯁꯤꯡ ꯑꯃꯣꯠꯄꯒꯤ ꯃꯐꯝ ꯂꯩꯕ ꯑꯦꯔꯤꯌꯥꯗ ꯀꯥꯡ ꯇꯤꯟ ꯀꯥꯡ ꯆꯦꯜꯂꯤ ꯑꯗꯨꯒ ꯃꯗꯨꯅ ꯑꯩꯈꯣꯏꯗ ꯂꯩꯅꯥ ꯄꯣꯛꯍꯟꯅꯕꯒꯤ ꯑꯆꯧꯕ ꯄꯊꯥꯞ ꯑꯃ ꯑꯣꯏ ꯑꯗꯨꯅ ꯅꯤꯡꯊꯝꯊꯥ ꯍꯥꯏꯔꯤꯁꯤꯅ ꯑꯩꯈꯣꯏꯅ ꯆꯠꯊꯣꯛꯄ ꯃꯇꯝꯗꯁꯨ ꯀꯔꯤꯝꯇ ꯄ꯭ꯔꯣꯕ꯭ꯂꯦꯝ ꯂꯩꯇꯕ ꯃꯑꯣꯡꯗ ꯆꯠꯊꯣꯛꯄ ꯐꯪꯏ ꯍꯥꯏꯕ ꯑꯁꯤꯅꯤ ꯑꯩꯅ ꯍꯥꯏꯅꯤꯡꯏꯁꯤ